ꯇꯨꯜꯁꯤ ꯑꯃꯁꯨꯡ ꯑꯇꯣꯞꯄ ꯍꯤꯗꯥꯛ ꯌꯨꯝꯗ ꯊꯥꯖꯩ ꯍꯤꯗꯥꯛꯁꯤꯡ ꯑꯁꯤ ꯅ ꯈꯨꯗꯛꯀꯤ ꯑꯣꯏꯕ ꯅꯥꯕ ꯕꯤꯄꯤꯒꯨꯝꯕ ꯂꯩꯔꯛꯄ ꯃꯇꯝꯗ ꯈꯨꯗꯛ ꯈꯨꯗꯛꯀꯤ ꯗꯣꯛꯇꯔ ꯌꯧꯗ꯭ꯔꯤꯉꯩꯒꯤ ꯃꯔꯛꯇ ꯀꯟꯅꯕ ꯍꯤꯗꯥꯛ ꯑꯁꯤ ꯒꯨꯝꯕ ꯌꯨꯝꯗ ꯊꯥꯖꯩ ꯍꯤꯗꯥꯛꯁꯤꯡ ꯑꯁꯤ ꯀꯥꯟꯅ ꯀꯥꯟꯕꯁꯨ ꯌꯥꯝꯅ ꯀꯥꯟꯅꯩ ꯕꯤꯄꯤꯃꯛꯇ ꯋꯥꯡꯉꯒꯁꯨ ꯕꯤꯄꯤ ꯍꯦꯜꯂꯛꯄ ꯃꯇꯝꯗ ꯅꯦꯝꯗꯅꯕ ꯗꯣꯛꯇꯔ ꯌꯧꯗ꯭ꯔꯤꯉꯩ ꯃꯇꯝꯗ ꯌꯨꯝꯗ ꯍꯤꯗꯥꯛ ꯈꯨꯁꯦꯝꯒꯤ ꯍꯤꯗꯥꯛ ꯑꯗꯣ ꯄꯤꯖꯗꯨꯅ ꯕꯤꯄꯤ ꯑꯗꯣ ꯅꯦꯝꯊꯍꯟꯕ ꯉꯝꯃꯤ ꯑꯗꯨꯅ ꯑꯉꯥꯡꯁꯤꯡꯒꯤ ꯑꯣꯏꯔꯒꯁꯨ ꯑꯉꯥꯡꯁꯤꯡ ꯅꯥꯔꯛꯄ ꯗ ꯑꯩꯈꯣꯏꯅ ꯗꯣꯛꯇꯔ ꯌꯥꯝꯅ ꯍꯦꯟꯖꯜꯂꯛꯑꯒꯗꯤ ꯗꯣꯛꯇꯔ ꯌꯧꯗ꯭ꯔꯤ ꯌꯧꯗ꯭ꯔꯤꯉꯩꯗ ꯌꯨꯝꯗ ꯄꯤꯖꯅꯕ ꯈꯨꯁꯦꯝꯒꯤ ꯃꯅꯥ ꯃꯁꯤꯡꯅ ꯁꯦꯝꯕ ꯍꯤꯗꯥꯛꯁꯤꯡ ꯄꯤꯖꯗꯨꯅ ꯐꯥꯔꯁ ꯑꯦꯗ ꯄꯤꯕꯗ ꯃꯇꯦꯡ ꯌꯥꯝꯅ ꯄꯥꯡꯉꯤ